ꯑꯩꯍꯥꯛꯀꯤ ꯌꯨꯝꯗ ꯀꯅꯥꯒꯨꯝꯕ ꯃꯤ ꯈꯔ ꯂꯥꯛꯄ ꯃꯇꯝꯗ ꯑꯩꯍꯥꯛꯅ ꯊꯣꯡꯂꯤꯕ ꯃꯇꯝ ꯃꯇꯝꯒꯤ ꯑꯣꯏꯕ ꯃꯅꯥ ꯃꯁꯤꯡꯁꯤꯡ ꯑꯗꯨ ꯃꯈꯣꯏꯗ ꯄꯤꯖꯕ ꯑꯃꯁꯨꯡ ꯄꯤꯊꯛꯄ ꯑꯩꯍꯥꯛꯅ ꯊꯣꯡꯂꯤ ꯕ ꯃꯇꯝ ꯃꯇꯝꯒꯤ ꯑꯣꯏꯕ ꯄꯣꯠꯁꯤꯡ ꯑꯗꯨ ꯍꯪꯒꯥꯝ ꯀꯣꯕꯤ ꯈꯥꯃꯦꯟ ꯑꯥꯜꯂꯨ ꯑꯁꯤꯅꯆꯤꯡꯕ ꯄꯣꯠꯂꯝꯁꯤꯡ ꯑꯁꯤ ꯃꯇꯝ ꯃꯇꯝꯒꯤ ꯑꯣꯏꯕ ꯄꯣꯠꯂꯝꯁꯤꯡ ꯑꯁꯤ ꯂꯥꯛꯏꯕ ꯃꯤꯊꯨꯡꯂꯦꯟꯁꯤꯡ ꯑꯗꯨꯒ ꯊꯣꯡꯂꯒ ꯆꯥꯃꯤꯟꯅꯩ